ꯍꯜꯂꯣ ꯀꯔꯤ ꯑꯣꯏꯕꯤꯔꯕꯅꯣ ꯑꯪ ꯃꯥꯟꯅꯦ ꯀꯔꯤ ꯑꯄꯥꯝꯕ ꯌꯥꯎꯒꯦ ꯎꯝ ꯗꯔꯖꯟ ꯑꯅꯤ ꯑꯥ ꯑꯍꯨꯝ ꯃꯔꯤ ꯂꯧꯔꯒꯗꯤ ꯑꯗꯨ ꯗꯔꯖꯟꯗ ꯗꯤꯁꯀꯥꯎꯟ ꯇ꯭ꯋꯦꯟꯇꯤ ꯗꯤꯁꯀꯥꯎꯟ ꯃꯨꯛ ꯇꯧꯖꯩꯌꯦ ꯑꯗꯨꯗꯒꯤ ꯂꯥꯏꯔꯤꯛꯇꯁꯨ ꯇꯦꯟ ꯗꯤꯁꯀꯥꯎꯟ ꯃꯨꯛ ꯇꯧꯖꯩꯌꯦ ꯍꯣꯏ ꯌꯥꯏꯌꯦ ꯑꯗꯨꯅ ꯍꯧꯖꯤꯛ ꯈꯨꯗꯣꯡ ꯆꯥꯕ ꯑꯃꯅ ꯍꯧꯖꯤꯛ ꯖꯅꯋꯥꯔꯤꯒꯤꯅꯦ ꯑꯗꯨꯗ ꯂꯧꯍꯧꯔꯒꯗꯤ ꯑꯇꯩ ꯑꯇꯩꯁꯨ ꯍꯥꯏꯕꯤꯌꯣꯕ ꯗꯤꯁꯀꯥꯎꯟ ꯌꯥꯝꯅ ꯑꯥ ꯂꯩꯖꯩꯌꯦ ꯑꯅꯥ ꯑꯥ ꯍꯣꯏ ꯍꯣꯏ